ꯁꯥꯟꯅ ꯈꯣꯠꯅꯕ ꯑꯁꯤꯅ ꯑꯩꯈꯣꯏꯒꯤ ꯍꯛꯆꯥꯡꯁꯨ ꯐꯍꯜꯂꯤ ꯑꯃꯗꯤ ꯗꯦꯂꯤ ꯔꯨꯇꯤꯟ ꯆꯥꯡ ꯅꯥꯏꯅꯁꯨ ꯐꯖꯅ ꯃꯦꯟꯇꯦꯟ ꯇꯧꯔ ꯆꯠꯄꯁꯨ ꯉꯝꯈꯜꯂꯤ ꯑꯅ ꯈꯜꯂꯤ ꯑꯗꯣ ꯗꯤꯁꯤꯄ꯭ꯂꯤꯟꯁꯨ ꯐꯖꯅ ꯂꯩꯍꯟꯕ ꯉꯝꯒꯅꯦꯅ ꯉꯝꯃꯦꯅ ꯈꯜꯂꯤ ꯑꯗꯨꯃꯥꯏꯅ